ꯑꯩꯅ ꯈ꯭ꯋꯥꯏꯗꯒꯤ ꯄꯥꯝꯖꯕ ꯑꯩꯈꯣꯏꯒꯤ ꯁꯩꯁꯛꯄꯁꯤꯡ ꯒꯤ ꯃꯥꯅꯨꯡꯗ ꯑꯩꯈꯣꯏꯅ ꯁꯣꯔꯤ ꯁꯦꯟꯖꯝ ꯑꯃꯗꯤ ꯗꯤꯅꯦꯁ ꯁꯤ ꯇꯁꯦꯡꯅ ꯍꯥꯏꯔꯒꯗꯤ ꯑꯩꯅ ꯄꯥꯝꯖꯩ ꯑꯗꯨꯒ ꯃꯕꯥꯅꯤ ꯄꯥꯝꯂꯤꯕꯒꯤ ꯃꯔꯝꯗꯤ ꯀꯩꯒꯤꯅꯣ ꯍꯥꯏ ꯃꯇꯝꯗ ꯁꯣꯔꯤ ꯁꯦꯟꯖꯝꯅ ꯑꯃꯨꯛ ꯃꯥꯒꯤ ꯚꯣꯀꯦꯜꯁꯤ ꯌꯥꯝꯅ ꯑꯩꯈꯣꯏꯒꯤ ꯌꯥꯝꯅ ꯍꯥꯏ ꯚꯣꯀꯦꯜꯗ ꯁꯛꯄ ꯅꯨꯄꯥ ꯌꯥꯝ ꯃꯥꯟꯅ ꯁꯛꯄ ꯑꯃ ꯑꯣꯏ ꯑꯗꯨꯗꯨꯒ ꯗꯤꯅꯦꯁ ꯁꯤꯅ ꯑꯩꯈꯣꯏꯅ ꯇꯥꯁꯦꯡꯅ ꯍꯥꯏꯔ ꯃꯇꯝꯗ ꯃꯥꯒꯤ ꯏꯁꯩ ꯁꯩꯌꯦꯛ ꯁꯤꯗ ꯑꯩꯈꯣꯏꯒꯤ ꯁꯨꯔ ꯌꯥꯝꯅ ꯁꯨꯔ ꯇꯥꯟ ꯀꯥꯏꯗꯅ ꯁꯛꯄ ꯑꯗꯨꯒ ꯑꯩꯈꯣꯏꯒꯤ ꯌꯥꯝꯅ ꯂꯩꯁꯤ ꯂꯩꯊꯣꯟꯕ ꯏꯁꯩ ꯑꯃ ꯑꯩꯈꯣꯏꯅ ꯑꯣꯏ ꯑꯗꯨꯗꯨꯅ ꯍꯤꯔꯝ ꯈꯨꯗꯤꯡꯃꯛꯇ ꯑꯩꯅ ꯃꯕꯥꯅꯤꯁꯦ ꯈ꯭ꯋꯥꯏꯗꯒꯤ ꯄꯥꯝꯖꯕ ꯏꯁꯩ ꯁꯛꯄ ꯑꯣꯏꯅ ꯑꯩꯅ ꯂꯧꯖꯕꯅꯤ